ꯏꯗꯤꯇꯤꯡ ꯑꯃꯁꯨꯡ ꯔꯤꯚꯤꯖꯟꯁꯤꯡ ꯑꯁꯤ ꯑꯩꯅ ꯏꯕ ꯂꯣꯏꯔꯕ ꯃꯇꯨꯡ ꯗ ꯑꯃꯨꯛ ꯍꯟꯅ ꯑꯩꯒꯤ ꯑꯁꯣꯏꯕ ꯌꯥꯎꯔꯤꯕ꯭ꯔꯥ ꯑꯃꯗꯤ ꯀꯔꯥꯏ ꯀꯔꯥꯏꯗ ꯆꯤꯠꯊꯍꯧꯕ ꯌꯥꯎꯔꯤ ꯑꯃꯗꯤ ꯂꯥꯟꯕ ꯌꯥꯎꯔꯤ ꯍꯥꯏꯗꯅ ꯑꯩꯅ ꯌꯦꯡꯉꯤ